ꯑꯩꯍꯥꯛꯅ ꯄꯥꯎ ꯑꯁꯤ ꯑꯌꯥꯝꯕꯅ ꯏꯃꯥꯂꯣꯟ ꯃꯅꯤꯄꯨꯔꯤꯗ ꯇꯥꯏ ꯃꯁꯤꯅ ꯑꯩꯈꯣꯏꯗ ꯄꯥꯎ ꯑꯗꯨꯒꯤ ꯃꯔꯝꯗ ꯃꯃꯨꯠ ꯇꯥꯅ ꯈꯪꯍꯟꯕ ꯉꯝꯃꯤ ꯑꯗꯨꯒ ꯑꯩꯈꯣꯏꯒꯤ ꯃꯅꯤꯄꯨꯔꯒꯤ ꯑꯣꯏꯕ ꯂꯣꯀꯦꯜ ꯃꯦꯗꯤꯌꯥ ꯀꯌꯥ ꯑꯃꯁꯨꯡ ꯂꯩꯔꯤ ꯁꯝꯅ ꯍꯥꯏꯔꯕꯗ ꯃꯃꯤ ꯇꯤ ꯚꯤ ꯑꯥꯏ ꯑꯦꯁ ꯇꯤ ꯚꯤ ꯑꯁꯤꯅꯆꯤꯡꯕꯅꯤ ꯃꯁꯤꯅ ꯃꯤꯌꯥꯝꯗ ꯏꯃꯥꯂꯣꯟ ꯃꯅꯤꯄꯨꯔꯤꯗ ꯏꯕ ꯑꯃꯁꯨꯡ ꯂꯣꯟꯗꯨꯅ ꯌꯥꯝ ꯂꯥꯏꯅ ꯃꯤꯌꯥꯝꯁꯤꯡꯗ ꯒ꯭ꯌꯥꯟ ꯇꯥꯍꯜꯂꯤ